ꯏꯃꯨꯡ ꯃꯅꯨꯡꯅ ꯇꯧꯔꯕꯁꯨ ꯃꯤꯑꯣꯏ ꯀꯌꯥ ꯑꯃꯅ ꯂꯧꯎ ꯁꯤꯡꯎꯕꯒꯤ ꯊꯕꯛꯇ ꯌꯥꯎꯗꯅꯕ ꯈꯜꯂꯛꯄ ꯎꯕ ꯐꯪꯉꯤ ꯃꯁꯤꯁꯦ ꯃꯁꯤꯁꯤꯒꯤ ꯑꯣꯏꯕ ꯑꯆꯧꯕ ꯃꯔꯝ ꯑꯃ ꯍꯥꯏꯔꯒꯗꯤ ꯑꯩꯈꯣꯏꯅ ꯂꯧꯎ ꯁꯤꯡꯎꯕꯒꯤ ꯍꯤꯔꯝꯁꯦ ꯀꯌꯥ ꯀꯩꯅꯣ ꯇꯧꯗꯕ ꯊꯣꯏꯗꯣꯛ ꯍꯦꯟꯗꯣꯛꯅ ꯆꯥꯎꯈꯠꯄ ꯏꯋꯨ ꯎꯗꯕ ꯑꯍꯣꯡ ꯀꯌꯥ ꯂꯥꯛꯄ ꯎꯗꯕ ꯑꯗꯨꯗꯨꯅ ꯍꯥꯏꯕꯗꯤ ꯌꯦꯡꯉꯛꯄ ꯀꯥꯟꯗ ꯐ꯭ꯌꯨꯆꯔꯗ ꯃꯥꯒꯤ ꯍꯥꯏꯕꯗꯤ ꯆꯥꯎꯊꯣꯛꯅꯕꯒꯤ ꯄꯣꯠꯁꯦ ꯀꯌꯥ ꯎꯕ ꯐꯪꯉꯛꯇꯕ ꯑꯗꯨꯅ ꯍꯥꯏꯕꯗꯤ ꯃꯤꯁꯦ ꯋꯥꯈꯜ ꯑꯆꯧꯕ ꯑꯗꯨꯝ ꯂꯩꯅꯔꯛꯄꯅꯤꯅ ꯑꯗꯨꯒꯨꯝꯕꯗꯣ ꯍꯥꯏꯗꯤ ꯂꯧꯎ ꯁꯤꯡꯎꯕꯗꯒꯤ ꯐꯪꯉꯣꯏꯗ꯭ꯔꯥꯅ ꯑꯗꯨꯒꯨꯝꯕ ꯈꯪꯕꯗꯒꯤ ꯑꯗꯨꯝ ꯇꯣꯛꯄ ꯑꯗꯨꯃꯥꯏꯅ ꯑꯌꯥꯝꯕꯅ ꯑꯣꯏ ꯑꯗꯨꯒ ꯑꯃꯔꯣꯝꯗꯅ ꯑꯃꯨꯛ ꯂꯧꯎ ꯁꯤꯡꯎꯕꯒꯤ ꯌꯥꯝꯅ ꯃꯔꯨꯑꯣꯏꯕ ꯃꯔꯝꯁꯦ ꯂꯩꯕꯥꯛ ꯑꯃ ꯈ꯭ꯋꯥꯏꯗꯒꯤ ꯆꯥꯎꯈꯠꯄ ꯂꯩꯕꯥꯛ ꯑꯃ ꯑꯣꯏꯒꯦ ꯍꯥꯏꯔꯒꯗꯤ ꯂꯧꯎ ꯁꯤꯡꯎꯕꯗ ꯍꯥꯏꯕꯗꯤ ꯄ꯭ꯔꯗꯛꯇꯤꯕꯤꯇꯤꯒꯨꯝꯕ ꯌꯥꯝꯅ ꯂꯩꯕ ꯍꯥꯏꯗꯤ ꯃꯁꯥꯒꯤ ꯄꯨꯊꯣꯛꯆꯔꯤꯕ ꯎꯍꯩ ꯋꯥꯍꯩ ꯃꯌꯥꯝ ꯃꯍꯩ ꯃꯔꯣꯡꯁꯤꯡꯗꯨꯅ ꯃꯁꯥꯒꯤ ꯂꯝꯗꯣ ꯊꯥꯛꯄ ꯉꯝꯖꯔꯕ ꯑꯇꯣꯞꯄ ꯂꯝ ꯑꯃꯗ ꯑꯇꯣꯞꯄ ꯂꯝ ꯑꯃꯗꯒꯤ ꯃꯇꯦꯡ ꯂꯧꯗ꯭ꯔꯒꯗꯤ ꯆꯥꯎꯈꯠꯄꯗ ꯌꯥꯝꯅ ꯆꯥꯎꯕ ꯃꯇꯦꯡ ꯑꯃ ꯑꯣꯏ ꯑꯗꯨꯅ ꯍꯥꯏꯗꯤ ꯂꯩꯕꯥꯛ ꯑꯃ ꯄꯨꯝꯕ ꯑꯃ ꯆꯥꯎꯈꯠꯀꯦ ꯍꯥꯏ ꯇꯥꯔꯒꯗꯤ ꯂꯧꯎ ꯁꯤꯡꯎꯕ ꯆꯥꯎꯈꯠꯄꯁꯤꯅ ꯌꯥꯝꯅ ꯆꯥꯎꯅ ꯃꯇꯦꯡ ꯄꯥꯡꯉꯤ